ꯎꯝ ꯍꯜꯂꯣ ꯇꯥ ꯑꯣ ꯇꯥꯔꯦ ꯇꯥꯔꯦ ꯑꯣ ꯀꯩꯅꯣ ꯀꯩꯅꯣꯝꯇ ꯍꯪꯖꯒꯦ

ꯁꯤ ꯀꯧꯅꯥ ꯌꯣꯟꯕ ꯍꯥꯏꯕꯗꯤ ꯀꯧꯅꯥꯅ ꯁꯥꯕ ꯕꯦꯒ ꯃꯈꯜꯁꯤꯡ ꯂꯣꯏꯅ ꯁꯨꯅꯕ ꯍꯥꯏꯕꯗꯤ ꯎꯔꯤꯕꯁꯤꯗ ꯐꯡꯕꯤꯒꯗ꯭ꯔꯥ ꯑꯥꯎ ꯕꯦꯒꯀꯤ ꯏꯇꯦꯝ ꯑꯗꯨꯗꯒꯤꯗꯤ ꯑꯩꯈꯣꯏꯒꯤ ꯑꯃ ꯀꯧꯅꯥꯅ ꯁꯨꯝ ꯑꯥ ꯂꯩꯔ ꯂꯩꯔꯒ ꯁꯥꯕ ꯐꯝꯕ ꯌꯥꯕ ꯄꯣꯠ ꯐꯥꯟꯒꯨꯝꯕꯒꯤ ꯃꯑꯣꯡ ꯍꯥꯏꯕꯇꯥꯔꯦ ꯑꯗꯨꯒꯨꯝꯕ ꯗꯤꯖꯥꯏꯟ ꯃꯥꯟꯅꯗꯕ ꯑꯗꯨꯗꯒꯤꯗꯤ ꯑꯩꯈꯣꯏꯅ ꯍꯦꯟꯕꯦꯒ ꯑꯣꯏꯅ ꯂꯨꯍꯣꯡ ꯈꯣꯡꯗꯣꯡꯕꯗ ꯄꯥꯏꯕ ꯌꯥꯕ ꯑꯗꯨꯗꯒꯤꯗꯤ ꯑꯩꯈꯣꯏꯅ ꯑꯁ꯭ꯋꯥꯏ ꯃꯥꯔꯀꯦꯠꯇ ꯆꯠꯄꯗ ꯄꯥꯏꯕ ꯌꯥꯕ

ꯑꯁꯤꯒꯨꯝꯕ ꯕꯦꯒ ꯄꯣꯠ ꯃꯈꯜ ꯑꯥ ꯃꯈꯜ ꯃꯈꯜ ꯗꯤꯖꯥꯏꯟ ꯃꯥꯟꯅꯗꯕ ꯍꯥꯏꯕꯇꯥꯔꯦ ꯑ ꯎꯝ ꯑꯗꯣ

ꯑ ꯑ ꯑ ꯑꯣ ꯑꯗꯨꯗ ꯐꯛꯇꯨꯨꯁꯨ ꯃꯈꯜ ꯃꯈꯜ ꯑꯩꯈꯣꯏꯒꯤ ꯀꯩꯍꯥꯏꯇꯥꯔꯦ ꯗꯕꯜ ꯑꯥ ꯑꯊꯥꯕꯤ ꯑꯄꯥꯕꯤ ꯗꯕꯜ ꯂꯣꯟꯕꯤ ꯍꯥꯏꯒꯗ꯭ꯔꯥ ꯀꯔꯤ ꯍꯥꯏꯅꯤ ꯍꯥꯏꯕꯗꯤ ꯑꯩꯅ ꯑꯥ ꯃꯄꯥꯟ ꯂꯝꯗ ꯄꯣꯠꯁꯦ ꯌꯣꯜꯂ ꯀꯥꯟꯗ ꯑꯩꯅ ꯑꯩꯈꯣꯏꯒꯤ ꯃꯅꯤꯄꯨꯔꯤꯒꯤ ꯑꯥ ꯄ꯭ꯔꯗꯛꯁꯦ ꯄꯣꯠꯁꯦ ꯄꯣꯠꯁꯦ ꯎꯠꯂꯨꯗꯣꯏꯅꯦꯕꯀꯣ ꯑꯗꯨꯀꯥꯟꯗꯨꯗ ꯅꯣꯏꯅ ꯁꯥꯕ ꯃꯇꯝꯗꯁꯨ ꯌꯥꯝ ꯆꯦꯛꯁꯤꯟꯕ ꯌꯥꯝꯅ ꯅꯥꯟꯕ ꯄꯣꯠ ꯑꯗꯨꯒꯨꯝꯕꯗꯣ ꯑꯩ ꯍꯥꯏꯕꯗꯤ ꯃꯤꯅ ꯍꯦꯛ ꯌꯦꯡꯕꯗ ꯄꯥꯝꯕ ꯄꯣꯠ ꯑꯣꯏꯕꯗꯣ ꯑꯥ ꯑꯗꯨ ꯑꯗꯨ ꯑꯧ ꯑꯥ ꯄꯣꯠꯇꯣ ꯌꯥꯝꯃꯦ ꯑꯩꯅ ꯂꯧꯒꯗꯕ ꯄꯣꯠꯁꯦ ꯌꯥꯝ ꯌꯥꯝꯃꯦ ꯍꯥꯏꯕꯗꯤ ꯑꯩꯅ ꯃꯄꯥꯟ ꯂꯝꯗ ꯀꯩꯅꯣ ꯑꯣꯏꯅ ꯊꯥꯒꯗꯕꯅꯤꯅ ꯍꯥꯏꯕꯗꯤꯀꯣ ꯑꯗꯨꯒ ꯉꯁꯥꯏꯒꯤ ꯀꯧꯅꯥꯗꯁꯨ ꯀꯥꯂꯦꯟ ꯀꯧꯅꯥ ꯅꯤꯡꯊꯝ ꯀꯧꯅꯥ ꯍꯥꯏꯗꯅ ꯈꯥꯏꯗꯣꯛꯏꯗꯅꯀꯣ ꯑꯗꯨꯒꯨꯝꯕ ꯀꯧꯅꯥ ꯑꯐꯕ ꯃꯈꯜꯒꯤ ꯀꯧꯅꯥꯅ ꯁꯥꯕ ꯕꯦꯒꯇꯣ ꯑꯗꯨꯅꯤꯀꯣ ꯑꯩꯅ ꯄꯥꯝꯖꯔꯤꯁꯦ ꯑꯥ ꯑꯥ ꯍꯣꯏ ꯍꯣꯏ ꯌꯥꯝ ꯅꯨꯉꯥꯏꯖꯔꯦ ꯍꯥꯏꯕꯗꯤ ꯃꯄꯥꯟ ꯂꯣꯝꯗꯗꯤ ꯑꯩꯈꯣꯏꯒꯤ ꯀꯧꯅꯥꯒꯤ ꯄꯣꯠꯁꯦ ꯌꯥꯝ ꯄꯥꯝꯃꯦꯕꯥꯀꯣ ꯑꯗꯨꯗꯨꯅ ꯉꯁꯥꯏꯒꯤ ꯍꯦꯟꯅ ꯄꯥꯝꯅꯕꯒꯤ ꯌꯥꯝ ꯐꯖꯅ ꯌꯥꯝ ꯅꯥꯟꯅ ꯇꯧꯕꯤꯌꯣ ꯍꯥꯏꯇꯥꯔꯦ ꯑꯣ ꯑꯥ ꯑꯥ ꯑꯥ ꯑꯥ ꯍꯣꯏ ꯍꯣꯏ ꯑꯗꯨꯗꯤ ꯌꯥꯝ ꯐꯔꯦ ꯌꯥꯝ ꯅꯨꯉꯥꯏꯖꯔꯦ ꯑꯗꯨꯑꯣꯏꯕꯇꯥꯗꯤ ꯑꯩ ꯉꯁꯤꯗꯤ ꯂꯥꯛꯄ ꯁꯪꯉꯔꯣꯏ ꯍꯌꯦꯡꯁꯤꯗ ꯑꯩ ꯁꯣꯏꯗꯅ ꯂꯥꯛꯑꯒꯦ ꯑꯩꯅ ꯂꯥꯛꯑꯝꯗꯥꯏꯗ ꯑꯥ ꯍꯥꯏꯕꯗꯤ ꯁꯨꯝꯗ ꯀꯣꯜ ꯇꯧꯖꯔꯛꯑꯒꯦꯀꯣ ꯑꯣ ꯌꯥꯝ ꯐꯔꯦ ꯐꯔꯦ ꯌꯥꯝ ꯅꯨꯉꯥꯏꯖꯔꯦ ꯊꯝꯖꯔꯦ ꯊꯝꯖꯔꯦ